ꯃꯇꯝ ꯃꯇꯝꯒꯤ ꯑꯍꯣꯡꯕ ꯂꯥꯛꯑꯦ ꯍꯥꯏꯕꯒꯨꯝꯅ ꯃꯅꯤꯄꯨꯔꯗꯁꯨ ꯂꯧꯎ ꯁꯤꯡꯎꯕꯗ ꯃꯈꯜ ꯃꯊꯦꯟꯒꯤ ꯂꯧꯎ ꯁꯤꯡꯎ ꯃꯈꯜ ꯃꯊꯦꯟꯒꯤ ꯇꯦꯛꯅꯣꯂꯣꯖꯤ ꯀꯌꯥ ꯑꯃ ꯄꯨꯁꯜꯤꯂꯛꯇꯨꯅ ꯂꯧꯎ ꯁꯤꯡꯎꯕ ꯑꯁꯤꯗ ꯁꯤꯖꯤꯟꯅꯩ ꯑꯅ ꯈꯟꯖꯩ ꯑꯗꯨꯕꯨ ꯃꯅꯤꯄꯨꯔꯗ ꯌꯥꯝ ꯄꯥꯛꯅ ꯌꯧꯔꯛꯇ꯭ꯔꯤꯕ꯭ꯔꯥ ꯍꯥꯏꯅꯁꯨ ꯈꯜꯂꯦ ꯑꯗꯨꯕꯨ ꯈꯔ ꯑꯗꯨꯝ ꯑꯩꯈꯣꯏꯅ ꯎꯖꯕꯗ ꯐꯧ ꯌꯩꯕ ꯑꯃꯗꯤ ꯀꯩ ꯐꯧ ꯐꯧ ꯌꯩꯕ ꯃꯇꯝꯗ ꯑꯃꯗꯤ ꯂꯧꯍꯣꯟ ꯀꯩꯗꯧꯕ ꯃꯇꯝꯗ ꯑꯗꯨꯝꯕꯁꯤꯡ ꯁꯤꯖꯤꯟꯅꯕ ꯇꯦꯛꯅꯣꯂꯣꯖꯤꯅ ꯆꯥꯎꯈꯠꯂꯛꯄꯒꯤ ꯃꯇꯨꯡ ꯏꯟꯅ ꯁꯤꯖꯤꯟꯅꯕ ꯃꯌꯥꯝ ꯑꯃ ꯎꯖꯔꯦ ꯑꯗꯨꯒ ꯍꯥꯏꯗꯤ ꯊꯑꯣꯏꯅ ꯆꯦꯡ ꯆꯥꯛ ꯑꯩꯈꯣꯏ ꯃꯅꯤꯄꯨꯔꯒꯤ ꯆꯦꯡ ꯇꯥꯡꯕ ꯆꯥꯛ ꯇꯥꯡꯕ ꯍꯥꯏꯕꯁꯦ ꯊꯣꯛꯇꯅꯉꯥꯏꯒꯤꯗꯃꯛꯇ ꯃꯁꯤ ꯁꯤꯖꯟꯅꯕꯁꯤꯁꯨ ꯐꯩꯅ ꯈꯜꯂꯦ ꯃꯤꯗ ꯈꯛꯇꯪ ꯗꯤꯄꯦꯟ ꯇꯧꯗꯕ ꯍꯥꯏꯗꯤ ꯃꯤ ꯀꯔꯤꯒꯨꯝꯕ ꯂꯧꯎ ꯁꯤꯡꯎꯅ ꯁꯤꯡꯎꯔꯝꯃꯤꯕ ꯃꯤ ꯑꯗꯨꯅ ꯍꯥꯏꯗꯤ ꯂꯧ ꯀꯩꯗꯧꯔꯛꯄ ꯃꯇꯝꯗ ꯂꯣꯛꯅꯕ ꯃꯇꯝꯗ ꯅꯥꯈꯤꯕ ꯌꯥꯎꯕ ꯇꯥꯔꯒꯗꯤ ꯀꯃꯥꯏꯅ ꯇꯧꯕ ꯍꯣꯏ ꯄꯩꯁꯥ ꯄꯤꯔꯒ ꯅꯦꯛꯅꯩ ꯀꯣ ꯑꯗꯨꯕꯨ ꯄꯩꯁꯥꯁꯦ ꯀꯔꯝ ꯍꯥꯏꯅ ꯍꯦꯟꯅ ꯂꯧꯎ ꯁꯤꯡꯎꯕ ꯍꯥꯏꯁꯦ ꯂꯥꯏꯔꯕ ꯃꯌꯥꯝꯅ ꯂꯧꯎ ꯁꯤꯡꯎꯕꯁꯨ ꯂꯩ ꯀꯔꯝ ꯍꯥꯏꯅ ꯀꯝ ꯑꯣꯏꯅ ꯁꯤꯖꯤꯟꯅꯒꯗꯒꯦ ꯍꯥꯏꯕꯁꯦ ꯃꯁꯤꯟꯒꯨꯝꯕꯗꯣ ꯂꯩꯔꯗꯤ ꯃꯁꯤꯟꯒꯨꯝꯕꯗꯨꯅ ꯋꯥꯏꯅ ꯋꯥꯏꯅꯔꯒ ꯇꯧꯕꯁꯨ ꯑꯗꯨꯒꯨꯝꯕ ꯏꯀꯣꯅꯣꯃꯤꯛꯇ ꯈꯔ ꯄꯤꯛꯊꯔꯛꯀꯗꯕ ꯑꯋꯥꯕꯗ ꯈꯔ ꯀꯟꯅꯒꯗꯕ ꯁꯤꯁꯨ ꯑꯩꯒꯤ ꯃꯣꯠꯇꯗꯤ ꯐꯖꯩ ꯃꯁꯤꯒꯤ ꯄꯣꯂꯤꯁꯤꯁꯦ ꯐꯖꯩꯑꯅ ꯈꯜꯂꯦ ꯑꯗꯨꯒ ꯇꯦꯛꯅꯣꯂꯣꯖꯤꯁꯦ ꯆꯥꯎꯈꯠꯂꯛꯄꯒꯤ ꯃꯇꯨꯡ ꯏꯟꯅ ꯁꯤꯖꯟꯅꯕꯁꯨ ꯈꯔ ꯑꯗꯨꯝ ꯎꯔꯦ ꯁꯤꯖꯤꯟꯅꯕ ꯃꯇꯝꯗ ꯑꯁꯣꯏ ꯑꯄꯟ ꯌꯥꯎꯗꯕꯁꯨ ꯅꯠꯇꯦ ꯌꯥꯎꯋꯦ ꯃꯁꯤꯒꯨꯝꯕꯁꯦ ꯌꯥꯎꯗꯅꯤꯡꯉꯥꯏꯒꯤ ꯑꯩꯈꯣꯏꯅ ꯆꯦꯛꯁꯤꯟꯅ ꯌꯦꯡꯂꯕ ꯇꯨꯡꯗ ꯁꯤꯖꯤꯟꯅꯕꯤꯕ ꯃꯁꯤꯁꯨ ꯄꯥꯝꯃꯦ ꯍꯥꯏꯗꯤ ꯑꯋꯥꯕꯗ ꯍꯦꯟꯅ ꯑꯋꯥꯕ ꯊꯣꯛꯇꯅꯤꯉꯥꯏꯒꯤꯗꯃꯛꯇ ꯑꯗꯨꯒ ꯂꯧꯎ ꯁꯤꯡꯎꯕꯁꯤꯗ ꯍꯧꯖꯤꯛꯃꯛꯀꯤ ꯑꯣꯏꯅꯗꯤ ꯃꯁꯥ ꯃꯁꯥꯒꯤ ꯀꯩ ꯑꯋꯥꯕ ꯃꯁꯥ ꯃꯁꯥꯅ ꯑꯣꯏꯅ ꯂꯣꯏꯅ ꯇꯧꯕ ꯑꯣꯏꯅꯁꯨ ꯎꯏ ꯑꯗꯨꯕꯨ ꯈꯔꯒꯤ ꯃꯇꯤꯛꯇꯤ ꯑꯗꯨꯝ ꯇꯦꯛꯅꯣꯂꯣꯖꯤꯅ ꯆꯥꯎꯈꯠꯂꯛꯄꯒꯤ ꯃꯇꯨꯡ ꯏꯟꯅ ꯗꯣꯃꯤꯅꯦꯠ ꯇꯧꯁꯤꯜꯂꯛꯄꯁꯨ ꯎꯔꯦ ꯑꯩꯈꯣꯏꯅ ꯑꯗꯨꯗ ꯅꯠꯇꯅ ꯀꯩ ꯍꯥꯏꯒꯅꯤ ꯇꯦꯛꯅꯣꯂꯣꯖꯤ ꯑꯁꯤꯅ ꯆꯥꯎꯈꯠꯂꯛ ꯇꯥꯔꯒꯁꯨ ꯃꯤꯑꯣꯏꯕꯒꯤ ꯊꯕꯛ ꯑꯃꯠꯇ ꯂꯩꯁꯤꯜꯂꯛꯇꯗꯅ ꯇꯦꯛꯅꯣꯂꯣꯖꯤꯅ ꯃꯍꯨꯠ ꯁꯤꯟꯈ꯭ꯔꯕꯗꯤꯅ ꯃꯗꯨꯃꯁꯨ ꯈꯟꯖꯩ ꯑꯗ ꯌꯥꯕ ꯑꯦꯃꯥꯎꯟ ꯈꯛꯇꯪ ꯇꯦꯛꯅꯣꯂꯣꯖꯤꯒꯤ ꯃꯇꯦꯡ ꯂꯧꯕ ꯃꯁꯤꯁꯨ ꯑꯩꯒꯤ ꯃꯣꯠꯇꯗꯤ ꯃꯁꯤ ꯄꯥꯝꯖꯩ ꯍꯥꯏꯗꯤ ꯃꯤ ꯃꯤꯒꯤ ꯊꯕꯛ ꯂꯩꯇ꯭ꯔꯒꯗꯤ ꯀꯔꯝ ꯍꯥꯏꯅ ꯃꯤ ꯑꯃꯒ ꯑꯃꯒ ꯑꯣꯟꯁꯤꯟꯅꯗꯨꯅ ꯋꯥꯊꯤ ꯋꯥꯍꯪ ꯇꯧꯅꯔꯛꯀꯗꯕ ꯃꯇꯧ ꯑꯗꯣ ꯑꯗꯨ ꯑꯣꯏꯗꯅꯤꯡꯉꯥꯏꯒꯤ ꯇꯦꯛꯅꯣꯂꯣꯖꯤꯅ ꯐꯅ꯭ꯌꯥꯝ ꯆꯥꯎꯈꯠꯂꯛꯑꯒꯁꯨ ꯁꯤꯖꯤꯟꯅꯕꯒꯤ ꯂꯦꯚꯦꯜ ꯑꯃꯗ ꯁꯤꯖꯤꯟꯅꯕꯤꯕ ꯑꯗꯨꯒ ꯂꯧꯎ ꯆꯦꯡ ꯇꯥꯡꯕ ꯆꯥꯛ ꯇꯥꯡꯕ ꯊꯣꯛꯇꯅꯉꯥꯏꯒꯤ ꯇꯦꯛꯅꯣꯂꯣꯖꯤꯒꯤ ꯃꯇꯦꯡ ꯂꯧꯕꯁꯨ ꯇꯉꯥꯏ ꯐꯗꯦꯅ ꯈꯟꯖꯩ ꯑꯩꯒꯤ ꯋꯥꯈꯜꯂꯣꯟꯗ